ꯑꯩꯍꯥꯛꯅ ꯀꯅꯥꯒꯨꯝꯕ ꯑꯃꯒꯤꯗꯃꯛꯇ ꯈꯨꯗꯣꯜ ꯑꯃ ꯑꯣꯏꯅ ꯋꯥꯔꯦꯡ ꯅꯠꯇ꯭ꯔꯒ ꯁꯩꯔꯦꯡ ꯑꯃꯠꯇ ꯏꯈꯤꯗ꯭ꯔꯦ ꯑꯗꯣ ꯏꯁꯩ ꯑꯣꯏꯅꯗꯤ ꯏꯈ꯭ꯔꯦ ꯑꯗꯣ ꯑꯩꯅ ꯏꯈꯤꯕ ꯏꯁꯩ ꯑꯗꯨꯒꯤ ꯃꯃꯤꯡ ꯄꯣꯏꯖꯟ ꯂꯕ ꯀꯧꯏ ꯑꯗꯨꯗꯣ ꯇꯨ ꯊꯥꯎꯖꯟ ꯑꯩꯠꯇ ꯏꯈꯤꯕꯅꯤ ꯑꯗꯣ ꯑꯩꯅ ꯏꯈꯤꯕ ꯑꯩꯅ ꯁꯩꯊꯥꯔꯤꯕ ꯃꯤ ꯃꯤꯁꯛ ꯑꯗꯨꯅꯗꯤ ꯌꯥꯝꯅ ꯍꯔꯥꯎꯅꯗꯤ ꯄꯥꯝꯕꯤꯈꯤ